ꯈꯨꯡꯒꯪꯒꯤ ꯃꯐꯝꯁꯤꯡꯗ ꯆꯠꯅꯕꯤ ꯑꯣꯏꯕ ꯅꯥꯠꯀꯤ ꯐꯤ ꯔꯣꯜ ꯑꯃꯁꯨꯡ ꯖꯒꯣꯏꯅꯆꯤꯡꯕ ꯁꯔꯤꯛ ꯁꯔꯥꯛ ꯁꯥꯟꯅ ꯈꯣꯠꯅꯕ ꯑꯃꯁꯨꯡ ꯊꯧꯒꯂꯣꯟ ꯕꯦꯕꯥꯔꯁꯤꯡ ꯈꯔ ꯍꯥꯏꯕ ꯇꯥꯔꯒꯗꯤ ꯑꯩꯈꯣꯏꯅ ꯌꯥꯝꯅ ꯉꯜꯂꯤꯉꯩꯒꯤ ꯃꯇꯝꯗꯒꯤ ꯊꯥꯡ ꯇꯥ ꯁꯥꯟꯅꯕ ꯃꯤꯑꯣꯏꯁꯤꯡꯅ ꯑꯣꯖꯥ ꯒꯨꯔꯨꯗ ꯊꯛꯁꯤ ꯈꯥꯁꯤ ꯆꯠꯅꯔꯣꯟ ꯕꯦꯕꯥꯔ ꯐꯖꯅ ꯎꯠꯄ ꯑꯃꯁꯨꯡ ꯃꯈꯣꯏꯅ ꯁꯦꯠ ꯆꯥꯕ ꯄꯣꯠ ꯆꯩꯁꯤꯡ ꯑꯗꯨ ꯃꯐꯝ ꯆꯥꯅ ꯊꯝꯕ ꯑꯗꯨꯒ ꯁꯤꯖꯤꯟꯅꯕ ꯂꯣꯏꯔꯒꯁꯨ ꯐꯖꯅ ꯃꯐꯝꯁꯤꯡ ꯑꯗꯨ ꯁꯦꯡꯗꯣꯛꯂꯒ ꯊꯝꯃꯝꯕ ꯅꯤꯌꯝꯁꯤꯡ ꯀꯥꯡꯂꯣꯟ ꯀꯥꯏꯗꯅ ꯆꯠꯄ ꯊꯛꯁꯤ ꯈꯥꯁꯤ ꯑꯃꯁꯨꯡ ꯑꯍꯜ ꯂꯃꯟ ꯎꯕꯗ ꯁꯥꯟꯅꯔꯣꯏꯁꯤꯡ ꯑꯗꯨꯅ ꯑꯍꯜ ꯂꯃꯟꯁꯤꯡ ꯑꯗꯨ ꯊꯛꯁꯤ ꯈꯥꯁꯤ ꯐꯖꯅ ꯎꯠꯄ ꯃꯈꯣꯏꯒꯤ ꯁꯦꯠꯄ ꯐꯩꯖꯣꯝꯅ ꯆꯤꯡꯕ ꯒꯤ ꯈ꯭ꯋꯥꯡꯖꯦꯠꯁꯤꯡ ꯑꯗꯨ ꯃꯐꯝ ꯃꯐꯝ ꯆꯥꯅ ꯊꯝꯕ ꯑꯁꯤꯅꯆꯤꯡꯕ ꯑꯣꯏ